ꯎꯝ ꯍꯜꯂꯣ ꯑꯣ ꯍꯜꯂꯣ ꯃꯦꯗꯥꯝ

ꯑꯥ ꯑꯩꯗꯣ ꯃꯦꯗꯥꯝꯗ ꯎꯝ ꯋꯥ ꯑꯃ ꯈꯛꯇ ꯍꯥꯏꯒꯦꯅ ꯐꯣꯟ ꯇꯧꯔꯛꯄꯅꯦꯕꯀꯣ ꯑꯥ ꯑꯩꯁꯦ ꯁꯨꯃꯥꯏꯅ ꯌꯨꯝꯗ ꯑꯅꯥꯕ ꯑꯃꯈꯛ ꯌꯥꯎꯔꯦꯕꯀꯣ ꯑꯅꯥꯕꯁꯦ ꯑꯩ ꯌꯨꯝꯁꯦ ꯃꯤ ꯂꯩꯇꯕ ꯌꯨꯝꯁꯦ ꯑꯗꯨꯝ ꯃꯤꯔꯣꯜ ꯂꯩꯖꯗꯦꯕꯀꯣ ꯑꯩꯈꯣꯏꯒꯤꯁꯦ ꯑꯗꯨꯅ ꯁꯨꯇꯤ ꯂꯧꯒꯦ ꯍꯥꯏꯒꯦ ꯇꯧꯕꯅꯦ ꯃꯦꯝꯗ ꯅꯨꯃꯤꯠ ꯇꯔꯥꯅꯤ ꯃꯨꯛꯇꯪ ꯁꯨꯇꯤꯁꯦ ꯄꯥꯝꯃꯦꯕꯀꯣ ꯑꯩꯅ ꯁꯨꯇꯤꯁꯦ ꯂꯧꯒꯦ ꯍꯥꯏꯒꯦꯅ ꯇꯧꯔꯛꯄꯅꯦ ꯌꯨꯝꯁꯦ ꯑꯩꯈꯣꯏꯒꯤ ꯃꯤ ꯑꯃ ꯑꯩꯈꯣꯏꯒ ꯂꯩꯃꯤꯟꯅꯕꯅꯦꯕ ꯑꯩꯈꯣꯏꯒꯤ ꯃꯤꯁꯦ ꯌꯥꯝ ꯀꯟꯅ ꯉꯝꯗ꯭ꯔꯕ ꯍꯧꯖꯤꯛꯁꯦ ꯍꯧꯖꯤꯛ ꯑꯍꯟ ꯑꯣꯏꯁꯤꯜꯂꯛꯄꯒꯤ ꯃꯁꯥꯒꯤ ꯑꯍꯟ ꯑꯣꯏꯁꯤꯜꯂꯛꯄꯒꯤꯁꯨ ꯂꯩꯔꯦ ꯑꯗꯒꯤ ꯃꯥꯁꯦ ꯀꯤꯗꯅꯤꯗꯁꯨ ꯅꯥꯕꯀꯣ ꯑꯗꯨꯗꯨꯅ ꯑꯅꯥꯕꯁꯦ ꯃꯤꯁꯨ ꯈꯔ ꯆꯪꯉꯦ ꯃꯤꯁꯨ ꯆꯪꯉꯦ ꯑꯗꯨꯒꯤ ꯃꯊꯛꯇ ꯑꯃꯨꯛ ꯃꯤꯁꯦ ꯂꯩꯇꯦꯕ ꯑꯩꯈꯣꯏꯒꯤꯁꯦ ꯍꯣꯏ ꯑꯥ ꯃꯤꯅ ꯂꯣꯏꯅ ꯁꯝꯃꯒ ꯇꯧꯔꯤꯅꯦꯕ ꯁꯦꯕꯥꯁꯦ ꯑꯗꯨꯅ ꯃꯤꯁꯦ ꯈꯔ ꯏꯂꯩ ꯂꯩꯖꯗꯕꯅꯤꯅ ꯑꯩꯁꯦ ꯑꯃꯨꯛ ꯊꯥꯗꯣꯛꯑꯝꯃꯒ ꯂꯥꯛꯄꯁꯤ ꯑꯥ ꯂꯩ ꯑꯉꯥꯡꯁꯤꯡꯕꯨꯗꯤ ꯂꯩ ꯑꯗꯣ ꯑꯉꯥꯡꯁꯤꯡꯁꯤꯅ ꯑꯃꯨꯛ ꯑꯍꯟꯗꯨꯒꯤ ꯁꯦꯕꯥꯁꯤꯗꯤ ꯍꯩꯔꯔꯣꯏꯗꯕ ꯑꯗ ꯃꯣꯏꯅ ꯑꯃꯨꯛ ꯌꯨꯝꯗꯒꯤ ꯍꯥꯏꯗꯤ ꯆꯥꯅ ꯊꯛꯅꯕ ꯑꯗꯒꯤ ꯐꯤꯔꯣꯟ ꯄꯨꯔꯛꯄ ꯈꯣꯠꯄꯗꯣ ꯌꯨꯝꯗꯒꯤ ꯑꯗꯨꯝ ꯇꯧꯕꯤꯔꯛꯑꯦꯕꯀꯣ ꯃꯣꯏꯅꯕꯨꯗꯤ ꯑꯗ ꯑꯩꯅ ꯑꯃꯨꯛ ꯍꯣꯁꯄꯤꯇꯥꯜꯗ ꯂꯩꯔꯤꯅꯦꯕ ꯑꯩꯗꯣ ꯑꯩꯈꯣꯏ ꯏꯆꯦ ꯑꯃꯒ ꯍꯣꯁꯄꯤꯇꯥꯜꯗ ꯑꯥ ꯂꯩꯃꯤꯟꯅꯔꯦ ꯑꯗꯒꯤ ꯏꯊꯟꯇꯅꯗꯤ ꯌꯥꯗꯦꯕ ꯑꯃꯨꯛ ꯑꯩ ꯏꯊꯟꯇꯅꯁꯨ ꯌꯥꯗꯦ ꯃꯥ ꯃꯊꯟꯇꯅꯁꯨ ꯌꯥꯗꯦ ꯁꯣꯜꯂꯕꯅꯤꯅ ꯑꯗꯒꯤ ꯃꯥꯒꯤ ꯃꯅꯥꯛꯇ ꯃꯤꯗꯣ ꯂꯩꯍꯧꯔꯤꯉꯥꯏꯗ ꯑꯩ ꯑꯃꯨꯛ ꯗꯣꯛꯇꯔꯅ ꯍꯤꯗꯥꯛ ꯂꯧ ꯍꯥꯏꯕꯅꯤ ꯈꯪꯗꯦ ꯑꯗꯒꯤ ꯀꯥꯞꯄꯒꯤ ꯑꯣꯏꯔꯁꯨ ꯆꯥꯕꯒꯤ ꯑꯣꯏꯔꯁꯨ ꯑꯗꯒꯤ ꯇꯦꯁ ꯇꯧꯕꯒꯤ ꯔꯤꯖꯜꯄꯨ ꯑꯣꯏꯔꯁꯨ ꯑꯗꯒꯤ ꯇꯦꯁ ꯇꯧꯕ ꯄꯨꯔꯦ ꯃꯥ ꯃꯤ ꯑꯃꯇꯪꯅꯗꯤ ꯀꯩꯁꯨ ꯄꯨꯕ ꯌꯥꯗ꯭ꯔꯦꯕ ꯑꯗꯨꯗꯨꯅ ꯃꯤꯁꯦ ꯑꯅꯤ ꯑꯗꯨꯝ ꯆꯪꯉꯦ ꯑꯗꯒꯤ ꯑꯗ ꯌꯨꯝꯗ ꯂꯩꯍꯧꯔꯤꯅ ꯑꯉꯥꯡ ꯑꯣꯏꯕꯅꯤꯅ ꯑꯃꯨꯛ ꯈꯤꯇꯪ ꯑꯋꯥꯠꯄꯁꯦ ꯑꯗꯨꯝ ꯂꯩꯌꯦꯕꯀꯣ ꯑꯗꯨꯅ ꯑꯗꯨ ꯃꯌꯥꯝꯁꯤꯒꯤ ꯑꯗꯨꯝ ꯍꯣꯠꯅꯕꯗ ꯑꯩꯁꯦ ꯁꯨꯃꯥꯏꯅ ꯊꯕꯛꯇꯣ ꯑꯃꯨꯛ ꯂꯥꯛꯄꯁꯦ ꯅꯪꯗꯕ ꯑꯗ ꯑꯩ ꯉꯔꯥꯡꯁꯨ ꯉꯟꯅ ꯍꯜꯂꯦꯕ ꯑꯗꯨ ꯑꯩꯁꯦ ꯑꯗꯨꯝ ꯊꯕꯛꯁꯨ ꯂꯥꯛꯀꯦ ꯃꯇꯝ ꯆꯥꯅ ꯍꯟꯒꯦꯅꯗꯤ ꯇꯧꯔꯝꯕꯅꯦ ꯑꯗꯣ ꯉꯔꯥꯡꯗꯣ ꯀꯩꯅꯣꯗꯣ ꯂꯩꯔꯝꯗ꯭ꯔꯦ ꯑꯗꯣ ꯀꯩꯅꯣꯗ ꯍꯥꯏꯔꯝꯃꯒ ꯑꯗꯨꯝ ꯍꯜꯂꯦꯕꯀꯣ ꯑꯩ ꯍꯥꯏꯔꯝꯃꯒ ꯍꯟꯕꯁꯦ ꯑꯗꯣ ꯉꯁꯤꯁꯨ ꯑꯃꯨꯛ ꯂꯥꯛꯇꯕꯁꯦ ꯍꯥꯏꯗ꯭ꯔꯗꯤ ꯅꯨꯡꯉꯥꯏꯔꯔꯣꯏ ꯑꯗꯒꯤ ꯁꯨꯇꯤꯁꯨ ꯂꯧꯒꯦ ꯍꯥꯏꯒꯦꯅ ꯑꯩꯁꯦ ꯀꯣꯜ ꯇꯧꯔꯛꯄꯅꯦꯕ ꯎꯝ ꯍꯣꯏ ꯁꯦꯡꯉꯦ ꯁꯦꯡꯉꯦ ꯑꯥ ꯅꯥꯕꯁꯤꯅ ꯁꯦꯡꯗꯕ ꯑꯣꯏꯔꯗꯤ ꯑꯩ ꯅꯨꯃꯤꯠ ꯅꯣꯡꯃ ꯅꯤꯅꯤ ꯈꯛ ꯂꯧꯔꯒ ꯑꯗꯨꯝ ꯌꯥꯅꯦꯕꯀꯣ ꯑꯗꯣ ꯅꯨꯃꯤꯠ ꯇꯔꯥꯅꯤꯁꯦ ꯑꯩꯅ ꯁꯨꯇꯤ ꯂꯧꯊꯣꯛꯎꯔꯥ ꯀꯩꯗꯧꯔꯨꯅꯤ ꯃꯔꯝ ꯂꯩꯇꯕꯗ ꯑꯗꯨꯅ ꯍꯣꯏ ꯍꯣꯏ ꯆꯨꯝꯃꯦ ꯆꯨꯝꯃꯦ ꯎꯝ ꯑꯗꯣ ꯑꯩꯗꯤ ꯊꯕꯛꯇꯣ ꯑꯩ ꯀꯩꯅꯣ ꯑꯩꯒ ꯐꯝꯃꯤꯟꯅꯔꯤꯕ ꯃꯈꯣꯏ ꯑꯅꯤꯗꯣ ꯑꯗꯨꯗ ꯑꯩ ꯁꯤꯟꯗꯣꯛꯑꯝꯒꯦꯕꯀꯣ ꯃꯦꯝꯅ ꯑꯗꯨꯝ ꯍꯥꯟꯅꯁꯨ ꯑꯇꯣꯞꯄꯗ ꯑꯗꯨꯝ ꯁꯤꯟꯗꯣꯛꯍꯜꯂꯤꯗꯅ ꯑꯗꯨꯃꯥꯏꯅ ꯁꯨꯇꯤ ꯂꯧꯕ ꯃꯤꯁꯦ ꯍꯣꯏ ꯑꯩ ꯊꯕꯛꯇꯣ ꯈꯔ ꯁꯤꯟꯗꯣꯛꯑꯝꯒꯦ ꯑꯗꯨꯒ ꯑꯩꯅ ꯇꯧꯗ ꯌꯥꯗꯕꯗꯨꯗꯤ ꯑꯩ ꯂꯥꯛꯄ ꯍꯧꯔ ꯀꯥꯟꯗ ꯑꯩ ꯑꯗꯨꯝ ꯑꯥ ꯂꯣꯏꯁꯤꯟꯅꯕ ꯍꯣꯠꯅꯒꯦꯕꯀꯣ ꯑꯗꯣ ꯃꯃꯥꯡꯒꯤ ꯂꯩꯕ ꯊꯕꯛꯁꯤꯡꯗꯤ ꯑꯝꯇ ꯀꯩꯅꯣ ꯂꯩꯇꯕꯅꯤ ꯊꯕꯛ ꯑꯃꯇ ꯌꯥꯎꯗꯦ ꯄꯦꯟꯗꯤꯡꯗꯤ ꯑꯝꯇ ꯂꯩꯇ꯭ꯔꯦꯕꯀꯣ ꯑꯩ ꯍꯥꯟꯅ ꯃꯃꯥꯡꯗ ꯅꯍꯥꯟ ꯃꯃꯥꯡꯒꯤ ꯐ꯭ꯔꯥꯏꯗꯦ ꯐꯥꯎꯗ ꯑꯩ ꯂꯣꯏꯁꯤꯟꯈ꯭ꯔꯦꯕ ꯑꯗꯨ ꯑꯥ ꯐ꯭ꯔꯥꯏꯗꯦꯒꯤ ꯃꯇꯨꯡꯗ ꯑꯃꯨꯛ ꯃꯤꯁꯦ ꯅꯥꯁꯤꯜꯂꯛꯑꯕꯅꯤꯅ ꯑꯩꯉꯣꯟꯗ ꯈꯤꯇꯪꯗꯤ ꯋꯥꯔꯦ ꯑꯗꯣ ꯑꯩꯒꯤ ꯃꯣꯏꯗ ꯁꯤꯟꯅꯕ ꯌꯥꯕ ꯑꯗꯨꯝ ꯁꯤꯟꯅꯊꯣꯛꯑꯝꯃꯒꯦ ꯑꯗꯨꯒ ꯑꯩꯅ ꯇꯧꯗꯕ ꯌꯥꯗꯕꯁꯤꯡꯗꯨꯗꯤ ꯑꯩ ꯑꯗꯨꯝ ꯀꯥꯔꯛꯑꯒ ꯈꯔ ꯊꯨꯅ ꯂꯣꯏꯁꯤꯟꯅꯕ ꯑꯗꯨꯝ ꯇꯧꯔꯛꯑꯒꯦ ꯑꯗꯣ ꯃꯩꯁꯦ ꯍꯥꯏꯕꯗꯤ ꯉꯝꯗꯕ ꯍꯥꯏꯁꯦ ꯃꯥꯗꯣ ꯈꯤꯇꯪ ꯀꯤꯗꯅꯤꯗꯣ ꯈꯔ ꯅꯨꯡꯉꯥꯏꯇ꯭ꯔꯦꯕ ꯃꯥꯒꯤꯁꯦ ꯐꯤꯕꯔꯁꯨ ꯂꯩꯕ ꯑꯗꯨꯗꯨꯅ ꯐꯖꯅ ꯇꯦꯛ ꯀꯤꯌꯥꯔ ꯂꯧꯍꯧꯗ ꯇꯥꯔꯒꯗꯤ ꯍꯦꯟꯖꯤꯟꯈ꯭ꯔꯒꯗꯤ ꯀꯤꯗꯅꯤꯁꯦ ꯅꯨꯡꯉꯥꯏꯇꯦꯗꯅ ꯑꯃꯨꯛ

ꯐꯖꯅ ꯌꯦꯡꯍꯧ ꯀꯩꯒꯨꯝꯕ ꯀꯤꯗꯅꯤꯁꯤꯅ ꯍꯦꯟꯖꯤꯟꯒ꯭ꯔꯒ ꯍꯌꯦꯡ ꯅꯣꯏ ꯄꯩꯁꯥꯁꯨ ꯆꯪꯒꯅꯤ ꯌꯥꯝꯅ ꯑꯗꯒꯤ ꯌꯥꯝꯅꯁꯨ ꯋꯥꯅꯤ ꯈꯣꯠꯅꯤ ꯍꯥꯏꯕꯗꯣ ꯑꯗꯨꯗꯨ ꯑꯗꯨꯃꯥꯏꯅ ꯍꯥꯏꯕꯅꯤꯅ ꯑꯩꯍꯣꯏꯁꯨ ꯑꯗꯨꯝ ꯐꯖꯅ ꯍꯌꯦꯡ ꯎꯝ ꯂꯩꯌꯦ ꯑꯗꯨꯅꯅꯦ ꯍꯥꯏꯗꯤ ꯂꯣꯏ ꯇꯥꯏꯅꯕ ꯑꯗꯨꯅ ꯀꯩꯅꯣ ꯇꯧꯏꯗꯅ ꯍꯣꯏ ꯑꯗꯨꯅꯦ ꯑꯗꯨꯅ ꯍꯌꯦꯡ ꯍꯦꯟꯖꯤꯟꯈ꯭ꯔꯒ ꯄꯩꯁꯥꯁꯨ ꯃꯌꯥꯝ ꯆꯪꯒꯅꯤ ꯑꯗꯒꯤ ꯑꯩꯈꯣꯏꯗꯤ ꯏꯃꯨꯡ ꯍꯥꯏꯔꯦ ꯌꯥꯝꯅ ꯂꯩꯔꯨꯕ ꯏꯃꯨꯡꯁꯨ ꯅꯠꯇꯦꯗꯣ ꯑꯩꯅ ꯈꯔ ꯁꯨꯃꯥꯏꯅ ꯊꯕꯛꯁꯦ ꯀꯩꯅꯣ ꯇꯧꯔꯒ ꯏꯃꯨꯡꯁꯨ ꯈꯔ ꯄꯨꯖꯕꯅꯤꯅ ꯍꯌꯦꯡ ꯍꯦꯟꯖꯤꯟꯈꯤꯇꯥꯔꯒꯗꯤ ꯑꯃꯨꯛ ꯍꯦꯟꯅ ꯑꯩꯉꯣꯟꯗ ꯂꯣꯏꯅꯃꯛ ꯑꯋꯥꯕꯁꯤ ꯑꯣꯏꯗꯣꯏꯅꯦꯕ ꯃꯗꯨꯅ ꯑꯩ ꯍꯧꯖꯤꯛꯁꯦ ꯑꯗꯨꯝ ꯐꯖꯅ ꯌꯦꯡꯉꯤꯉꯩꯁꯤꯗ ꯗꯣꯛꯇꯔꯅꯁꯨ ꯍꯧꯖꯤꯛꯁꯦ ꯌꯨꯝꯗ ꯀꯨꯝꯃꯣ ꯈꯣꯠꯂꯣ ꯀꯔꯤꯝ ꯍꯥꯏꯗꯦꯕ ꯃꯇꯝ ꯈꯔꯗꯤ ꯋꯤꯛ ꯑꯃ ꯀꯔꯤ ꯑꯃꯗꯤ ꯌꯦꯡꯈꯤꯁꯦ ꯑꯗꯣ ꯁꯨꯃꯥꯏꯅ ꯍꯥꯏꯌꯦꯕꯀꯣ ꯌꯦꯡꯏꯉꯩꯗ ꯑꯗꯨꯝ ꯐꯖꯅ ꯄꯨꯟꯅ ꯌꯦꯡꯊꯣꯛꯄꯤꯔꯒꯦ ꯇꯧꯕꯅꯦꯕ ꯑꯗꯨꯅꯦ ꯑꯗꯣ ꯑꯩꯅ ꯍꯪꯅꯤꯡꯏꯁꯤꯁꯨ ꯑꯦꯄ꯭ꯂꯤꯀꯦꯁꯟꯒꯨꯝꯕ ꯊꯥꯔꯛꯇ꯭ꯔꯁꯨ ꯌꯥꯔꯕ꯭ꯔꯥ ꯊꯥꯔꯛꯈꯣ ꯍꯥꯏꯔꯗꯣ ꯈꯪꯅꯤꯡꯕ ꯑꯥ ꯎꯝ

ꯍꯣꯏ ꯃꯥꯟꯅꯤ ꯃꯥꯟꯅꯤ ꯑꯥ ꯑꯗꯨꯗꯤ ꯌꯥꯝ ꯐꯠꯇꯦ ꯀꯩꯒꯤꯅꯣꯗꯤ ꯑꯁꯦꯡꯕꯒꯤ ꯅꯥꯔꯕ ꯑꯩꯈꯣꯏꯗ ꯃꯤꯅ ꯊꯥꯖꯕꯗꯣ ꯃꯥꯡꯉꯦꯕ ꯎꯝ ꯍꯣꯏ ꯍꯣꯏ

ꯎꯝ ꯎꯝ

ꯎꯝ ꯍꯣꯏ ꯍꯣꯏ ꯃꯥꯟꯅꯤ ꯗꯣꯛꯇꯔꯅ ꯍꯥꯏꯕꯁꯦ ꯑꯥ ꯅꯨꯃꯤꯠꯁꯦ ꯑꯗꯨꯝ ꯌꯥꯝꯗꯕꯤꯗ ꯋꯤꯛ ꯑꯃꯗꯤ ꯌꯦꯡꯈꯤꯁꯦ ꯑꯗꯣ ꯋꯤꯛ ꯑꯃꯁꯤꯗ ꯃꯥꯒꯤ ꯐꯒꯠꯂꯛꯑꯒꯗꯤ ꯑꯗꯨꯝ ꯍꯣꯏ ꯅꯣꯡꯃ ꯅꯤꯅꯤꯗꯪ ꯆꯣꯟꯊꯔꯒ ꯀꯨꯝꯕ ꯌꯥꯒꯅꯤ ꯑꯗꯨꯒ ꯎꯝ ꯀꯩꯒꯨꯝꯕ ꯐꯒꯠꯂꯛꯇ꯭ꯔꯒꯗꯤ ꯃꯈꯥ ꯇꯥꯕꯗꯤ ꯌꯦꯡꯈꯤꯁꯦ ꯊꯝꯈꯤꯁꯦ ꯍꯥꯏꯌꯦꯕꯀꯣ ꯑꯗꯨꯅ ꯑꯩꯈꯣꯏꯅ ꯌꯨꯝꯗ ꯍꯥꯏꯗꯤ ꯗꯣꯛꯇꯔꯅ ꯊꯝꯈꯤꯁꯦ ꯍꯥꯏꯔꯤꯉꯩꯗꯨꯗ ꯑꯃꯨꯛ ꯑꯩꯈꯣꯏꯅ ꯄꯨꯊꯔꯒꯦꯅ ꯄꯨꯊꯔꯨꯔꯒꯗꯤ ꯃꯇꯨꯡ ꯑꯇꯣꯞꯄ ꯗꯣꯛꯇꯔ ꯑꯃꯗ ꯆꯠꯂꯒꯁꯨ ꯃꯃꯥꯡꯗ ꯐꯖꯅ ꯌꯦꯡꯉꯛꯈꯤꯗꯕꯅꯤꯅ ꯑꯃꯨꯛ ꯑꯗꯨꯒꯤꯁꯨ ꯗꯣꯛꯇꯔꯁꯤꯡꯁꯦ ꯌꯥꯝ ꯁꯥꯎꯋꯦꯕ ꯑꯗꯨꯅ ꯍꯣꯏ ꯍꯣꯏ ꯃꯥꯟꯅꯦ ꯑꯗꯨꯒꯤ ꯈꯜꯂꯒꯅꯦ ꯍꯥꯏꯗꯤ ꯍꯦꯟꯖꯤꯟꯒꯤꯗ꯭ꯔꯅ ꯑꯃꯨꯛ ꯍꯦꯟꯖꯤꯟꯈ꯭ꯔꯒꯗꯤ ꯍꯦꯟꯅ ꯑꯩꯈꯣꯏꯗ ꯑꯋꯥꯕ ꯑꯣꯏꯗꯅ ꯑꯗꯨꯒꯤꯁꯨ ꯌꯥꯝ ꯈꯜꯂꯦꯕ ꯍꯥꯏꯗꯤ ꯑꯩꯈꯣꯏ ꯏꯃꯨꯡꯁꯦ ꯀꯩꯁꯨ ꯌꯥꯝ ꯂꯩꯕ ꯏꯃꯨꯡ ꯅꯠꯇꯕꯅꯤꯅꯀꯣ ꯂꯩꯕ ꯂꯩꯇꯕꯒꯤ ꯋꯥꯇꯪꯁꯨ ꯅꯠꯇꯅ ꯑꯅꯥꯕ ꯃꯁꯥꯗ ꯌꯥꯝ ꯋꯥꯖꯩꯕ ꯑꯗꯨꯗꯨꯅ ꯋꯥꯕꯅꯤꯅ ꯑꯅꯥꯕ ꯃꯤꯗꯨꯒꯤꯁꯨ ꯈꯜꯂꯦ ꯍꯥꯏꯗꯤ ꯑꯍꯜ ꯑꯣꯏꯁꯤꯜꯂꯛꯄꯒ ꯃꯣꯏꯗꯤ ꯁꯨꯒꯔꯁꯨ ꯂꯩ ꯑꯗꯒꯤ ꯆꯥꯕ ꯊꯛꯄꯁꯨ ꯑꯃꯨꯛ ꯌꯥꯝ ꯐꯖꯅ ꯆꯦꯛꯁꯤꯟꯅ ꯇꯧꯗ ꯌꯥꯗꯕꯅꯤꯅ ꯑꯗꯨ ꯃꯌꯥꯝꯗꯣ ꯑꯃꯨꯛ ꯍꯧꯖꯤꯛ ꯂꯩꯔꯤꯕ ꯏꯁꯇꯦꯖꯁꯤꯗꯒꯤ ꯑꯃꯨꯛ ꯍꯦꯟꯖꯤꯟꯈꯤ ꯇꯥꯔꯗꯤ ꯑꯩꯈꯣꯏꯗꯁꯨ ꯋꯥꯏ ꯑꯗꯒꯤ ꯃꯣꯏ ꯑꯅꯥꯕ ꯃꯈꯣꯏꯗꯁꯨ ꯑꯗꯨꯝ ꯋꯥꯏꯗꯅ ꯑꯗꯨꯅ ꯑꯩꯅ ꯐꯖꯅ ꯌꯦꯡꯏꯉꯩꯁꯤꯗ ꯗꯣꯛꯇꯔꯅ ꯍꯥꯏꯔꯤꯁꯤꯡꯁꯤꯗ ꯑꯗꯨꯝ ꯐꯖꯅ ꯇꯧꯕꯤꯔꯒꯀꯣ ꯌꯦꯡꯅꯤꯡꯕ ꯎꯝ ꯍꯌꯦꯡ ꯗꯣꯛꯇꯔꯅ ꯍꯥꯏꯁꯤ ꯇꯧꯍꯧꯗꯕꯗ ꯑꯃꯨꯛ ꯍꯌꯦꯡ ꯀꯩꯒꯨꯝꯕ ꯑꯃ ꯂꯥꯛꯄꯗ ꯏꯁꯥꯗꯁꯨ ꯑꯗꯨꯝ ꯅꯨꯡꯉꯥꯏꯇꯕ ꯐꯥꯎꯏꯗꯅ ꯍꯣꯏ ꯑꯗꯨꯅꯦ ꯑꯩ ꯑꯃꯨꯛ ꯂꯥꯛꯄ ꯌꯥꯗ꯭ꯔꯒꯗꯤ ꯑꯗꯨꯅꯤ ꯑꯗꯨꯒꯤ ꯃꯌꯥꯝꯗꯨ ꯂꯩꯕꯅꯤꯅ ꯑꯩꯅ ꯃꯇꯝ ꯈꯇꯪ ꯁꯨꯇꯤꯁꯤ ꯂꯧꯊꯣꯛꯑꯒ ꯐꯖꯅ ꯃꯥꯒꯤ ꯁꯦꯕꯁꯤ ꯇꯧꯕꯤꯔꯒꯦ ꯑꯗꯨꯒ ꯈꯔ ꯀꯟꯈꯠꯍꯜꯂꯒ ꯑꯩꯗꯣ ꯑꯃꯨꯛ ꯃꯈꯥ ꯇꯥꯅ ꯂꯥꯛꯑꯒ ꯂꯩꯍꯧꯔꯤꯕ ꯊꯕꯛꯁꯤꯡꯗꯣ ꯑꯃꯨꯛ ꯁꯠ ꯁꯠ ꯂꯣꯏꯁꯤꯟꯅꯕ ꯇꯧꯒꯦꯅ ꯈꯟꯕ ꯑꯗꯨꯒꯤꯅꯤ ꯍꯣꯏ ꯃꯥꯟꯅꯤ ꯍꯣꯏ ꯍꯣꯏ ꯎꯝ

ꯑꯥ ꯎꯝ ꯍꯣꯏ ꯍꯞꯇꯥ ꯑꯃꯗ ꯌꯦꯡꯈꯤꯁꯦ ꯑꯗꯨꯒ ꯀꯩꯒꯨꯃꯕ ꯃꯥꯅ ꯈꯤꯇꯪ ꯐꯒꯠꯂꯛꯄ ꯑꯣꯏꯔꯒꯗꯤ ꯅꯨꯃꯤꯠ ꯅꯤꯅꯤꯒꯨꯝꯕꯇꯪ ꯍꯞꯇꯥ ꯑꯃꯁꯤꯒꯤ ꯃꯇꯨꯡꯗ ꯅꯨꯃꯤꯠ ꯅꯤꯅꯤ ꯍꯨꯝꯅꯤꯐꯥꯎꯇꯪ ꯆꯣꯟꯗꯔꯒ ꯑꯗꯨꯝ ꯗꯤꯆꯥꯔꯖ ꯇꯧꯕ ꯌꯥꯔꯅꯤ ꯍꯥꯏꯕ ꯐꯒꯠꯂꯛꯇ ꯇꯥꯔꯗꯤ ꯃꯇꯝꯗꯣ ꯈꯤꯇꯪ ꯂꯧꯁꯦ ꯁꯤꯅꯤ ꯗꯣꯛꯇꯔꯅ ꯍꯥꯏꯔꯤꯁꯦ ꯑꯗꯣ ꯑꯗꯣ ꯑꯩꯅ ꯑꯥ ꯇꯦꯟ ꯗꯦꯁꯇ ꯑꯣꯏꯍꯜꯂꯁꯦ ꯑꯗꯨꯒ ꯇꯦꯟ ꯗꯦꯁꯁꯤꯒꯤ ꯃꯇꯨꯡꯗꯗꯤ ꯑꯩ ꯍꯥꯏꯗꯤ ꯑꯩꯁꯨ ꯀꯨꯏꯅ ꯀꯥꯗꯅ ꯂꯩꯕꯗꯣ ꯅꯨꯡꯉꯥꯏꯇꯕꯅꯤꯅ ꯑꯩꯁꯨ ꯊꯕꯛ ꯃꯌꯥꯝ ꯑꯃ ꯂꯩꯕꯅꯤꯅ ꯑꯥ ꯑꯩ ꯍꯣꯁꯄꯤꯇꯥꯜꯒꯤ ꯃꯤ

ꯍꯣꯏ ꯑꯣ ꯑꯗꯨꯅꯦ ꯑꯗꯨꯅ ꯑꯩ ꯇꯦꯟ ꯗꯦꯁ ꯁꯤꯐꯥꯎꯗꯤ ꯑꯩ ꯑꯗꯨꯝ ꯁꯦꯟꯅꯍꯧꯔꯒꯦ ꯑꯗꯨꯒ ꯇꯦꯟ ꯗꯦꯁꯁꯤꯒꯤ ꯃꯇꯨꯡꯗ ꯀꯩꯒꯨꯝꯕ ꯍꯣꯁꯄꯤꯇꯥꯜꯗ ꯂꯩꯕ ꯇꯥꯔꯒꯗꯤ ꯑꯩ ꯀꯅꯥꯅꯣ ꯃꯤ ꯑꯃ ꯊꯤꯔꯒꯦ ꯑꯗꯨꯒ ꯃꯤꯁꯤꯒ ꯂꯩꯍꯜꯂꯒ ꯑꯩꯅ ꯑꯣꯐꯤꯁꯇ ꯂꯥꯛꯑꯝꯃꯒ ꯀꯩꯅꯣ ꯇꯧꯔꯒꯦ ꯇꯧꯕ ꯍꯥꯏꯗꯤ ꯍꯜꯂꯒ ꯑꯗꯨꯝ ꯌꯦꯡꯁꯤꯟꯕꯗꯤ ꯌꯥꯏꯌꯦꯕꯀꯣ ꯑꯗꯣ ꯊꯕꯛꯁꯤꯗꯤ ꯊꯥꯗꯣꯛꯄꯗꯤ ꯌꯥꯗꯃꯤꯅ ꯊꯕꯛ ꯃꯇꯝꯗꯅ ꯊꯕꯀꯁꯦ ꯂꯥꯛꯑꯒ ꯍꯣꯔꯦꯟ ꯍꯟꯈꯠꯒ ꯑꯩꯅ ꯌꯦꯡꯁꯤꯟꯕꯗꯨ ꯑꯗꯨꯃ ꯌꯦꯡꯁꯤꯜꯂꯒꯦ ꯑꯩꯅ ꯂꯥꯛꯏꯉꯩ ꯃꯇꯝꯁꯤꯗꯗꯤ ꯃꯤꯅꯒ ꯁꯤꯟꯅꯔꯝꯅꯕ ꯑꯩ ꯃꯤ ꯑꯃꯗꯤ ꯊꯤꯔꯒꯦꯅ ꯈꯜꯂꯤꯕ ꯑꯗꯨꯃꯥꯏꯅ ꯑꯥ ꯇꯧꯒꯦꯅ ꯈꯜꯂꯤ ꯑꯩ ꯑꯗꯣ ꯑꯗꯣ ꯍꯥꯟꯅꯒꯤ ꯑꯩꯅ ꯄꯤꯒꯤꯕ ꯐꯥꯏꯜꯁꯤꯡꯗꯨꯗꯤ ꯑꯗꯨꯝ ꯀꯩꯁꯨꯝ ꯑꯔꯥꯟꯕꯗꯤ ꯌꯥꯎꯗ꯭ꯔꯕ ꯅꯠꯇ꯭ꯔꯣ ꯍꯣꯏ ꯌꯥꯝ ꯅꯨꯡꯉꯥꯏꯔꯦ ꯑꯩꯗꯤ ꯑꯁ ꯑꯗꯨꯁꯨ ꯑꯗꯨ ꯁꯣꯝꯗ ꯑꯩꯍꯣꯏ ꯅꯦꯗꯨ ꯅꯥꯕ ꯍꯧꯔꯛꯄꯒ ꯎꯝ ꯈꯪꯗꯦ ꯌꯥꯝꯅ ꯈꯤꯇꯪ ꯍꯥꯊꯨ ꯍꯥꯊꯨꯁꯨ ꯇꯧꯒ꯭ꯔꯦꯕ ꯊꯕꯛꯇꯣ ꯑꯗꯨꯅ ꯊꯕꯛ ꯅꯍꯥꯟꯃꯨꯛ ꯃꯃꯥꯡ ꯃꯃꯥꯡꯒꯤꯗꯗꯤ ꯐꯖꯅ ꯐꯥꯏꯜꯁꯤ ꯁꯨꯕ ꯂꯣꯏꯔ ꯃꯇꯨꯡꯗ ꯑꯩ ꯑꯃꯨꯛ ꯍꯜꯂꯒ ꯆꯦꯛꯁꯤ ꯇꯧꯋꯦꯕ ꯀꯔꯤꯗ ꯁꯣꯏ ꯀꯃꯥꯏꯅ ꯇꯧꯏ ꯈꯣꯠꯂꯤ ꯑꯗꯒꯤ ꯑꯁꯣꯏꯕ ꯀꯔꯤ ꯌꯥꯎꯔꯤ ꯈꯣꯠꯂꯤ ꯍꯥꯏꯕꯗꯣ ꯐꯖꯅ ꯃꯨꯟꯅ ꯑꯃꯨꯛꯀ ꯌꯦꯡꯍꯧꯋꯦꯕ ꯑꯗꯣ ꯍꯟꯗꯛꯀꯤꯗꯨꯗꯤ ꯍꯥꯏꯗꯤ ꯊꯕꯛ ꯂꯣꯏꯔꯒ ꯑꯗꯨ ꯑꯃꯨꯛ ꯈꯔ ꯑꯗꯨꯝ ꯇꯧꯁꯤꯜꯂꯅꯤ ꯂꯣꯏꯅꯕꯅ ꯍꯣꯠꯅꯕꯗꯅ ꯍꯦꯟꯅ ꯋꯥꯒ꯭ꯔꯦꯕ ꯑꯗꯨꯅ ꯍꯌꯦꯡꯃꯨꯛ ꯑꯃꯨꯛ ꯍꯜꯂꯒ ꯑꯃꯨꯛ ꯆꯦꯛꯇꯧꯁꯨ ꯅꯪꯍꯧꯗꯦ ꯑꯩꯗꯒꯤ ꯑꯗꯨꯝ ꯄꯤꯕꯒꯤ ꯃꯇꯝ ꯑꯣꯏꯒꯤꯕꯅ ꯍꯥꯟꯕꯅ ꯑꯩ ꯑꯗꯨꯝ ꯀꯔꯤꯝꯇ ꯎꯝ ꯄꯨꯕꯤꯔꯛꯄꯗꯣ ꯍꯜꯂꯒꯗꯤ ꯆꯦꯛ ꯇꯧꯍꯧꯗ꯭ꯔꯦꯕ ꯑꯗ ꯑꯩꯅ ꯑꯗꯨꯗꯒꯤ ꯁꯨꯔꯤꯉꯩ ꯃꯅꯨꯡꯗꯗꯤ ꯑꯗꯨꯝ ꯑꯩꯅ ꯐꯖꯅ ꯍꯥꯏꯔꯒꯁꯨꯀꯣ

ꯍꯣꯏ ꯍꯣꯏ ꯎꯝ ꯌꯥꯝ ꯅꯨꯡꯉꯥꯏꯔꯦ ꯑꯗꯨꯗꯤ ꯁꯨꯇꯤ ꯄꯤꯕꯤꯕꯒꯤ ꯑꯣ ꯍꯣꯏ ꯍꯣꯏ ꯃꯔꯛꯇ ꯑꯃꯨꯛ ꯄꯥꯎ ꯐꯥꯎꯅꯔꯁꯦꯀꯣ ꯍꯣꯏ ꯊꯝꯖꯔꯒꯦ